ꯃꯍꯩ ꯃꯁꯤꯡ ꯃꯄꯨꯡ ꯐꯥꯅ ꯇꯝꯂꯕ ꯄꯨꯟꯁꯤ ꯑꯃꯒ ꯃꯍꯩ ꯃꯁꯤꯡ ꯃꯄꯨꯡ ꯐꯥꯍꯧꯗꯕ ꯄꯨꯟꯁꯤ ꯑꯃꯒ ꯍꯥꯏꯕꯁꯦ ꯍꯤꯔꯝ ꯑꯌꯥꯝꯕꯗ ꯂꯣꯏꯅꯃꯛ ꯈꯦꯠꯅꯩ ꯍꯥꯏꯕ ꯌꯥꯏ ꯈꯨꯗꯝ ꯑꯣꯏꯅ ꯍꯥꯏꯔꯕꯗ ꯃꯍꯩ ꯃꯁꯤꯡ ꯃꯄꯨꯡ ꯐꯥꯅ ꯇꯝꯂꯕ ꯄꯨꯟꯁꯤ ꯑꯃꯅꯗꯤ ꯁꯔꯀꯥꯔꯒꯤ ꯊꯕꯛ ꯐꯪꯕꯗ ꯌꯥꯝꯅ ꯂꯥꯏꯅ ꯊꯣꯛꯏ ꯀꯔꯤꯒꯨꯝꯕ ꯁꯔꯀꯥꯔꯒꯤ ꯊꯕꯛ ꯐꯪꯍꯧꯗꯕ ꯇꯥꯔꯒꯁꯨ ꯄꯨꯟꯁꯤꯁꯤ ꯍꯤꯡꯕꯗ ꯃꯆꯨ ꯇꯥꯕ ꯄꯨꯟꯁꯤ ꯑꯃ ꯑꯣꯏ

ꯑꯗꯨꯛꯀꯤ ꯃꯇꯤꯛ ꯃꯆꯨ ꯇꯥꯏ ꯍꯥꯏꯕ ꯇꯥꯔꯦ ꯑꯗꯨꯒ ꯑꯩꯈꯣꯏꯅ ꯃꯍꯩ ꯃꯁꯤꯡ ꯃꯄꯨꯡ ꯐꯥꯅ ꯇꯝꯍꯧꯗꯕ ꯄꯨꯟꯁꯤ ꯑꯃꯗꯤ ꯂꯤꯕꯤꯡ ꯏꯁꯇꯦꯟꯗꯔꯠꯇ ꯑꯣꯏꯒꯦꯔꯥ ꯍꯤꯡꯕꯒꯤ ꯄꯨꯟꯁꯤ ꯃꯍꯤꯡꯁꯤꯗ ꯁꯨ ꯑꯗꯨꯛꯀꯤ ꯃꯇꯤꯛ

ꯀꯃꯥꯏꯅ ꯃꯆꯥ ꯁꯦꯝꯒꯅꯤ ꯀꯃꯥꯏꯅ ꯏꯃꯨꯡ ꯑꯃ ꯐꯦꯃꯦꯂꯤ ꯑꯃ ꯃꯦꯟꯇꯦꯟ ꯇꯧꯒꯅꯤ ꯍꯥꯏꯕꯁꯦ ꯈꯤꯇꯪ ꯋꯥꯅ ꯊꯣꯛꯏ ꯑꯗꯨꯕꯨ ꯃꯍꯩ ꯃꯁꯤꯡ ꯃꯄꯨꯡ ꯐꯥꯕ ꯏꯃꯨꯡ ꯑꯃꯗꯗꯤ ꯀꯃꯥꯏꯅ ꯐꯦꯃꯦꯂꯤ ꯃꯦꯟꯇꯦꯟ ꯇꯧꯒꯅꯤ ꯀꯃꯥꯏꯅ ꯋꯥ ꯉꯥꯡꯒꯅꯤ ꯀꯔꯝꯕ ꯋꯥꯍꯩ ꯁꯤꯖꯤꯟꯅꯒꯅꯤ ꯀꯔꯝꯍꯥꯏꯅ ꯑꯉꯥꯡ ꯁꯦꯝꯒꯅꯤ ꯍꯥꯏꯕꯁꯦ ꯃꯍꯩ ꯃꯁꯤꯡ ꯃꯄꯨꯡ ꯐꯥꯗꯕ ꯏꯃꯨꯡꯗꯒꯤꯗꯤ ꯃꯍꯩ ꯃꯁꯤꯡ ꯃꯄꯨꯡ ꯐꯥꯅ ꯇꯝꯂꯕ ꯄꯨꯟꯁꯤ ꯏꯃꯨꯡ ꯑꯃꯅ ꯃꯌꯦꯛ ꯁꯦꯡꯕ ꯋꯥꯈꯜꯂꯣꯟ ꯂꯩꯕ ꯍꯦꯜꯂꯤ ꯍꯥꯏꯕꯁꯤ ꯐꯣꯡꯗꯣꯛꯅꯤꯡꯉꯤ